ꯑꯩ ꯏꯃꯥ ꯂꯣꯟ ꯅꯠꯇꯅ ꯑꯇꯣꯞꯄ ꯂꯣꯟꯒꯤ ꯂꯥꯏꯔꯤꯛ ꯑꯃꯠꯇ ꯄꯥꯖꯗꯦ ꯑꯗꯨꯒ ꯍꯟꯗꯣꯛꯂꯒ ꯄꯤꯕꯤꯔꯛꯄ ꯇꯥꯔꯒꯁꯨ ꯄꯥꯕꯗꯤ ꯄꯥꯖꯕ ꯉꯝꯒꯅꯤ ꯑꯗꯨꯒ ꯃꯥꯂꯦꯝꯒꯤ ꯃꯤꯄꯨꯡ ꯈꯨꯗꯤꯡꯃꯛꯅ ꯄꯥꯕ ꯌꯥꯕ ꯑꯗꯨ ꯂꯥꯏꯔꯤꯛ ꯍꯥꯏꯔꯒꯗꯤ ꯗꯥꯛꯇꯔ ꯀꯃꯜꯒꯤ ꯎꯔꯤꯔꯩ ꯃꯥꯙꯕꯤ ꯍꯥꯏꯕꯁꯤꯁꯨ ꯑꯃꯅꯤ ꯃꯔꯝꯗꯤ ꯂꯥꯏꯔꯤꯛ ꯑꯁꯤꯗ ꯌꯥꯎꯔꯤꯕ ꯑꯁꯤ ꯃꯇꯝꯗꯨꯗ ꯆꯠꯅꯔꯝꯕ ꯑꯀꯟ ꯑꯁꯣꯟꯒꯤ ꯋꯥꯔꯤ ꯍꯥꯏꯕꯗꯤ ꯑꯀꯟꯕꯅ ꯈꯨꯀꯟ ꯄꯥꯡꯒꯟꯕꯅ ꯑꯇꯣꯟꯕ ꯑꯁꯣꯟꯕ ꯀꯅꯥ ꯂꯩꯖꯗꯕ ꯃꯤꯕꯨ ꯅꯝꯊꯕꯒꯤ ꯋꯥꯔꯤ ꯑꯗꯨ ꯃꯌꯦꯛ ꯁꯦꯡꯅ ꯎꯠꯄ ꯑꯗꯨꯒꯨꯝꯕ ꯂꯥꯏꯔꯤꯛꯅꯤ ꯍꯥꯏꯅ ꯑꯩꯅ ꯈꯟꯖꯩ ꯑꯃꯔꯣꯝꯗ ꯃꯇꯝꯗꯨꯗ ꯑꯣꯏꯔꯝꯒꯗꯕ ꯐꯤꯕꯝ ꯑꯗꯣ ꯍꯧꯖꯤꯛꯀ ꯈꯟꯅꯔꯨꯔꯕꯗꯤ ꯌꯥꯝꯅ ꯊꯤꯅ ꯑꯉꯛꯄ ꯑꯃ ꯐꯥꯎꯈꯤ ꯃꯔꯝꯗꯤ ꯃꯇꯝꯗꯨ ꯐꯥꯕ ꯄꯨꯟꯕ ꯅꯨꯄꯤ ꯃꯆꯥꯕꯨ ꯐꯥꯕ ꯄꯨꯟꯕ ꯍꯥꯏꯗꯅ ꯅꯝꯐꯨꯗ ꯒꯨꯟꯗꯥꯒꯤ ꯃꯑꯣꯡꯗ ꯐꯥꯕ ꯎꯔꯤꯔꯩꯕꯨ ꯅꯝꯗꯅ ꯐꯥꯕ ꯍꯥꯏꯕꯅꯆꯤꯡꯕ ꯑꯁꯤꯅꯆꯤꯡꯕꯁꯤ ꯇꯧꯋꯤ ꯑꯁꯤꯅ ꯃꯇꯝꯗꯨꯗ ꯆꯠꯅꯔꯝꯕ ꯑꯀꯟ ꯑꯊꯧ ꯁꯥꯕꯒꯤ ꯃꯇꯥꯡ ꯑꯗꯨꯝ ꯀꯨꯞꯅ ꯑꯃꯁꯨꯡ ꯅꯨꯡꯁꯤ ꯅꯨꯉꯣꯟꯒꯤ ꯃꯃꯥ ꯃꯄꯥ ꯅꯨꯡꯁꯤꯅꯕꯒꯤ ꯑꯁꯤꯅꯆꯤꯡꯕ ꯁꯨꯅ ꯌꯥꯎꯕ ꯋꯥꯔꯤꯅꯤ ꯑꯗꯨꯅ ꯂꯥꯏꯔꯤꯛ ꯑꯁꯤ ꯃꯥꯂꯦꯝ ꯁꯤꯟꯕ ꯊꯨꯡꯅ ꯄꯥꯕ ꯌꯥꯒꯅꯤ ꯍꯥꯏꯅ ꯑꯩꯅ ꯂꯧꯖꯩ